ꯁꯥ ꯁꯟ ꯂꯣꯏꯕꯗ ꯃꯈꯣꯏꯕꯨ ꯅꯥꯟꯅ ꯂꯨꯅ ꯊꯝꯕ ꯗꯔꯀꯥꯔ ꯑꯣꯏ ꯅꯨꯡꯇꯤꯒꯤ ꯃꯈꯣꯏꯅ ꯂꯩꯔꯤꯕ ꯃꯐꯝꯗꯨ ꯁꯟꯗꯣꯛꯄꯤꯗꯨꯅ ꯑꯐꯕ ꯏꯁꯤꯡꯅ ꯇꯩꯊꯣꯛꯄꯤꯗꯨꯅ ꯊꯝꯕ ꯇꯉꯥꯏ ꯐꯗꯦ ꯁꯥ ꯁꯟ ꯌꯣꯛꯄꯗ ꯑꯩꯈꯣꯏꯅ ꯃꯈꯣꯏꯕꯨ ꯂꯨꯅ ꯇꯧꯕꯤꯒꯗꯕꯅꯤ ꯀꯨꯞꯅ ꯁꯦꯟꯅꯕꯤꯕ ꯑꯁꯤꯅꯤ ꯃꯈꯣꯏꯅ ꯄꯣꯛꯂꯛꯄꯗ ꯇꯤꯀꯥ ꯊꯥꯗꯣꯛꯀꯗꯕꯅꯤ ꯃꯈꯣꯏꯕꯨ ꯇꯣꯏꯅ ꯇꯣꯏꯅ ꯌꯦꯡꯕ ꯆꯠꯀꯗꯕꯅꯤ ꯀꯔꯤ ꯀꯔꯤ ꯅꯥꯔꯤꯕꯅꯣ ꯈꯪꯗꯣꯛꯇꯨꯅ ꯍꯤꯗꯥꯛ ꯂꯩꯔꯒ ꯄꯤꯖꯒꯗꯕꯅꯤ ꯑꯗꯨꯅ ꯍꯦꯟꯅ ꯃꯁꯥ ꯃꯎ ꯐꯅꯤ ꯂꯥꯏꯅꯥ ꯇꯤꯟꯅꯥ ꯂꯩꯕ ꯉꯝꯒꯅꯤ ꯁꯥ ꯁꯟꯅꯤ ꯌꯣꯛꯅꯕ ꯌꯥꯕ ꯂꯥꯏꯅꯥ ꯀꯌꯥ ꯑꯃꯁꯨ ꯂꯩ ꯃꯁꯤꯗꯒꯤ ꯀꯟꯅꯕꯒꯤꯗꯃꯛ ꯆꯦꯛꯁꯤꯟ ꯊꯧꯔꯥꯡ ꯂꯧꯈꯠꯄ ꯇꯉꯥꯏ ꯐꯗꯦ